ꯃꯁꯥꯟꯅꯁꯤꯡꯗ ꯀꯣꯁꯁꯤꯡ ꯑꯩꯈꯣꯏꯒꯤ ꯇ꯭ꯔꯦꯅꯔꯁꯤꯡꯅ ꯌꯥꯝꯅ ꯆꯥꯎꯕ ꯊꯧꯗꯥꯡ ꯑꯃ ꯂꯧꯋꯤ ꯃꯔꯝꯗꯤ ꯑꯩꯈꯣꯏꯒꯤ ꯁꯥꯟꯅꯔꯤꯕ ꯁꯥꯟꯅꯔꯣꯏꯁꯤꯡ ꯑꯁꯤꯕꯨ ꯃꯣꯏꯅ ꯇꯥꯛꯄꯤ ꯇꯝꯕꯤꯗꯨꯅ ꯃꯈꯣꯏ ꯃꯈꯣꯏꯒꯤ ꯆꯥꯅꯕ ꯑꯩꯈꯣꯏꯒꯤ ꯔꯣꯜ ꯁꯝꯅ ꯍꯥꯏꯔꯕꯗ ꯐꯨꯠꯕꯣꯜꯗ ꯍꯥꯏꯔꯒꯅ ꯃꯍꯥꯛꯀꯤ ꯁꯥꯇ꯭ꯔꯁꯤꯡꯗ ꯏꯁꯇ꯭ꯔꯥꯛꯀꯔ ꯁꯥꯟꯅꯕ ꯕꯦꯛ ꯁꯥꯟꯅꯕ ꯃꯤꯗ ꯁꯥꯟꯅꯕ ꯑꯩꯈꯣꯏꯒꯤ ꯀꯤꯄꯔ ꯑꯣꯏꯕ ꯃꯌꯥꯝ ꯑꯁꯤ ꯃꯥꯅ ꯎꯕꯗ ꯈꯪꯕ ꯉꯝꯃꯤ ꯀꯔꯝꯕ ꯃꯁꯥꯟꯅ ꯁꯥꯟꯅꯔ ꯐꯍꯟꯒꯅꯤ ꯍꯥꯏꯕ ꯃꯁꯥ ꯃꯁꯥꯒꯤ ꯔꯣꯜ ꯑꯗꯨ ꯃꯥꯅ ꯄꯤꯗꯨꯅ ꯁꯥꯟꯅꯍꯜꯂꯤ ꯃꯁꯥ ꯃꯁꯥꯒꯤ ꯄꯥꯡꯒꯜ ꯊꯧꯅꯥ ꯑꯗꯨ ꯐꯨꯗꯣꯛꯍꯟꯕꯗꯨ ꯃꯍꯥꯛ ꯀꯣꯁ ꯑꯃꯁꯨꯡ ꯇ꯭ꯔꯦꯅꯔꯒꯤ ꯊꯧꯗꯥꯡ ꯌꯥꯝꯅ ꯆꯥꯎꯅ ꯂꯩ ꯑꯗꯨꯒ ꯑꯩꯈꯣꯏꯒꯤ ꯒꯦꯝ ꯑꯁꯤ ꯑꯩꯈꯣꯏꯒꯤ ꯐꯨꯠꯕꯣꯜ ꯍꯥꯏꯔꯤꯕ ꯃꯁꯥꯟꯅ ꯑꯁꯤꯗ ꯑꯩꯈꯣꯏꯒꯤ ꯀꯣꯁ ꯑꯁꯤꯅ ꯂꯣꯏꯅ ꯎꯕ ꯉꯝꯃꯤ ꯍꯥꯏꯕꯗꯤ ꯑꯩꯈꯣꯏꯒꯤ ꯁꯥꯟꯅꯔꯤꯕ ꯈꯨꯁꯥꯟꯅ ꯑꯩꯈꯣꯏꯒꯤ ꯀꯔꯝꯕ ꯇꯥꯏꯃꯤꯡꯗ ꯀꯔꯝꯅ ꯁꯤꯖꯤꯟꯅꯒꯅꯤ ꯀꯔꯝꯅ ꯁꯥꯟꯅꯒꯅꯤ ꯀꯔꯝꯕ ꯄ꯭ꯂꯦ ꯏꯁꯇꯥꯏꯜ ꯀꯔꯝꯕ ꯁꯥꯟꯅꯒꯅꯤ ꯍꯥꯏꯕꯗꯨ ꯀꯣꯁ ꯃꯥꯅ ꯎꯕ ꯉꯝꯃꯤ ꯑꯗꯨꯅ ꯑꯩꯈꯣꯏꯒꯤ ꯗ꯭ꯔꯣ ꯆꯠꯂꯛꯄ ꯑꯩꯈꯣꯏꯒꯤ ꯒꯦꯝ ꯄꯣꯔꯝꯗꯥꯏ ꯈꯣꯠꯂꯝꯗꯥꯏ ꯑꯁꯤꯗ ꯀꯔꯝꯕ ꯃꯁꯥꯟꯅ ꯒꯦꯝ ꯏꯁꯇ꯭ꯔꯦꯇꯦꯖꯤ ꯃꯌꯥꯝ ꯑꯃ ꯁꯤꯖꯤꯟꯅꯗꯨꯅ ꯁꯦꯝꯗꯣꯛꯇꯨꯅ ꯒꯦꯝ ꯑꯗꯨ ꯄꯣꯒꯗꯕ ꯑꯣꯏꯔꯁꯨ ꯀꯥꯍꯟꯕ ꯗ꯭ꯔꯣ ꯆꯠꯄ ꯑꯣꯏꯔꯒꯁꯨ ꯀꯥꯍꯟꯕ ꯉꯝꯕ ꯃꯍꯥꯛꯀꯤ ꯑꯦꯕꯤꯂꯤꯇꯤ ꯌꯥꯝꯅ ꯆꯥꯎꯅ ꯂꯩ ꯀꯣꯁꯁꯤꯡꯅ ꯀꯣꯁ ꯑꯃꯁꯨꯡ ꯇ꯭ꯔꯦꯅꯔꯁꯤꯡ ꯑꯁꯤ ꯃꯁꯥꯟꯅꯔꯣꯏ ꯑꯁꯤꯗ ꯌꯥꯝꯅ ꯆꯥꯎꯅ ꯃꯇꯦꯡ ꯄꯥꯡꯉꯤ ꯑꯗꯨꯒ ꯑꯩꯈꯣꯏꯒꯤ ꯀꯨꯏꯅ ꯁꯥꯟꯅꯔꯛꯑꯕ ꯁꯥꯟꯅꯔꯣꯏꯁꯤꯡꯕꯨ ꯀꯣꯁ ꯑꯣꯏꯍꯟꯒꯗꯕꯅꯤ ꯍꯥꯏꯕ ꯍꯧꯖꯤꯛ ꯆꯠꯅꯔꯤꯕ ꯃꯑꯣꯡ ꯑꯁꯤ ꯑꯩ ꯏꯁꯥꯃꯛ ꯌꯥꯖꯅꯤꯡꯉꯤ